ꯍꯜꯂꯣ ꯈꯣꯡꯎꯞꯁꯤ ꯂꯩꯁꯥꯕꯤꯅ ꯇꯣꯡꯕ ꯈꯣꯡꯎꯑꯞ ꯈꯨꯅꯤꯡ ꯋꯥꯡꯕꯤ ꯄꯝ ꯁꯨꯁꯀꯨꯝꯕ ꯈꯣꯡꯎꯞꯇꯨ ꯗꯔꯖꯟ ꯑꯅꯤ ꯑꯅꯤ ꯂꯧꯖꯔꯒꯦ ꯑꯍꯟꯒꯤ ꯅꯝꯕꯔ ꯊ꯭ꯔꯤ ꯅꯝꯕꯔ ꯁꯤꯛꯁ ꯁꯕꯦꯟ ꯑꯁꯤ ꯁꯥꯏꯖꯁꯤꯗ ꯑꯣꯏꯅ ꯇꯧꯕꯤꯌꯣ ꯍꯣꯏ ꯍꯣꯏ ꯑꯣ ꯂꯩꯁꯥꯕꯤꯅ ꯇꯣꯡꯒꯗꯕꯅꯤꯅ ꯈꯔ ꯑꯌꯥꯛꯄ ꯈꯔ ꯀꯩꯅꯣ ꯇꯧꯕ ꯑꯣꯏꯅ ꯇꯧꯕꯤꯔꯣ ꯑꯍꯟꯒꯤ ꯈꯣꯡꯎꯞꯁꯨ ꯈꯔ ꯑꯗꯨꯝ ꯂꯧꯖꯒꯦ ꯑꯍꯜꯒꯤꯗꯤ ꯈꯨꯅꯤꯡ ꯑꯋꯥꯡꯕꯤ ꯌꯥꯝ ꯋꯥꯡꯕ ꯅꯠꯇꯕꯤꯗ ꯈꯔ ꯑꯆꯝꯕꯗ ꯑꯣꯏꯅ ꯇꯧꯕꯤꯔꯣ ꯍꯣꯏ ꯈꯤꯇꯪꯗꯤ ꯋꯥꯡꯕ ꯀꯥ ꯍꯦꯟꯅ ꯋꯥꯡꯕꯁꯨ ꯅꯠꯇꯕꯗ ꯈꯔ ꯑꯆꯝꯕ ꯃꯆꯨꯗꯨ ꯍꯣꯏ ꯍꯣꯏ ꯅꯝꯕꯔꯁꯨ ꯍꯣꯏ ꯐꯣꯔ ꯐꯥꯏꯚ ꯁꯤꯛꯁꯇ ꯑꯣꯏꯅ ꯇꯧꯕꯤꯔꯣ ꯑꯣ ꯑꯉꯥꯡ ꯑꯥ ꯑꯩꯈꯣꯏꯒꯤ ꯑꯉꯥꯡ ꯀꯩꯅꯣ ꯅꯨꯄꯤ ꯃꯆꯥ ꯅꯨꯄꯥ ꯃꯆꯥꯁꯤꯡꯅ ꯇꯣꯡꯕ ꯌꯥꯕ ꯍꯣꯏ ꯑꯗꯨꯒꯨꯝꯕꯁꯨ ꯈꯔ ꯑꯗꯨꯝ ꯂꯧꯖꯔꯒꯦ ꯏꯁꯄꯣꯔꯠ ꯁꯨꯁ ꯍꯣ ꯑꯗꯒꯤ ꯋꯥꯛꯀꯤꯡ ꯆꯠꯄ ꯇꯣꯡꯕꯒꯤ ꯐꯤ ꯈꯣꯡꯎꯞ ꯀꯨꯝꯕꯗꯣ ꯑꯗꯨꯝ ꯑꯗꯨꯁꯨ ꯈꯔ ꯂꯧꯔꯒꯦ ꯑꯣ ꯍꯣꯏ ꯍꯣꯏ ꯍꯣꯏ ꯑꯗꯨꯝ ꯃꯤꯛꯁ ꯇꯧꯔꯒ ꯑꯗꯨꯝ ꯍꯥꯞꯄꯤꯔꯣ ꯑꯗꯨꯁꯨ ꯗꯤꯂꯤꯕꯔꯤ ꯑꯣꯏꯅ ꯑꯗꯨꯝ ꯇꯧꯕꯤꯔꯣ ꯑꯦꯗ꯭ꯔꯦꯁꯁꯦ ꯇꯦꯛꯆꯝ ꯕꯖꯥꯔꯗ ꯑꯗꯨꯝ ꯑꯣꯏꯗꯣꯏꯅꯤ ꯑꯣ ꯇꯦꯛꯆꯝ ꯕꯖꯥꯔ ꯈꯣꯡꯅꯥꯡ ꯑꯅꯤ ꯀꯥꯔꯛ ꯍꯥꯏꯔꯒ ꯈꯪꯒꯅꯤ ꯑꯣ ꯍꯣꯏ ꯍꯣꯏ ꯑꯗꯨꯝ ꯇꯧꯕꯤꯔꯣ ꯑꯧ ꯍꯣꯏ ꯍꯣꯏ ꯑꯩ ꯑꯗꯨꯝ ꯍꯣꯔꯦꯟ ꯑꯗꯨꯝ ꯇꯧꯖꯔꯒꯦ ꯑꯦ ꯆꯄꯜꯒꯨꯝꯕꯗꯨꯁꯨ ꯑꯗꯨꯝ ꯈꯔ ꯍꯥꯞꯄꯤꯔꯣ ꯍꯣꯏ ꯍꯣꯏ ꯍꯣꯏ ꯍꯣꯏ ꯍꯣꯏ ꯐꯥꯏꯚ ꯁꯤꯛꯁꯇ ꯑꯣꯏꯅ ꯇꯧꯕꯤꯔꯣ ꯎꯝ ꯁ꯭ꯀꯨꯜꯒꯤ ꯈꯣꯡꯎꯞꯇꯨꯁꯨ ꯑꯗꯨꯝ ꯈꯔ ꯍꯥꯞꯄꯤꯔꯛꯑꯣ ꯃꯆꯥ ꯅꯨꯄꯤ ꯃꯆꯥꯁꯤꯡꯒꯤ ꯑꯗꯨꯝ ꯇꯣꯡꯕꯒꯤ

ꯑꯩꯠ ꯁꯤꯛꯁꯇ ꯑꯗꯨꯝ ꯍꯥꯞꯄꯤꯔꯣ ꯑꯣ ꯃꯆꯥꯁꯨ ꯈꯔꯕꯨꯗꯤ ꯑꯗꯨꯝ ꯍꯥꯞꯄꯤꯔꯣ ꯍꯣꯏ ꯁꯥꯏꯖ ꯃꯆꯥ ꯍꯣꯏ ꯊꯕꯛ ꯁꯨꯕꯗ ꯇꯣꯡꯕ ꯌꯥꯕ ꯕꯨꯠꯁꯨ ꯑꯗꯨꯝ ꯈꯔ ꯍꯥꯞꯄꯤꯔꯣ ꯁꯥꯏꯖ ꯅꯝꯕꯔꯗꯤ ꯑꯗꯨ ꯕꯨꯠꯀꯤꯗꯤ ꯅꯝꯕꯔꯁꯤ ꯑꯩꯠ ꯁꯕꯦꯟ ꯑꯩꯠꯇ ꯑꯣꯏꯗꯧ ꯃꯥꯜꯂꯤ ꯍꯣꯏ ꯁꯕꯦꯟ ꯑꯩꯠꯇ ꯑꯥ ꯍꯣꯏ ꯍꯣꯏ ꯑꯗꯨꯝ ꯑꯍꯨꯝꯗꯨ ꯑꯗꯨꯝ ꯁꯕꯦꯟ ꯑꯩꯠꯁꯨ ꯑꯗꯨꯝ ꯍꯥꯞꯄꯤꯔꯣ ꯑꯥ ꯍꯣꯏ ꯑꯥ ꯍꯣꯏ ꯍꯣꯏ ꯕ꯭ꯂꯦꯛꯁꯨ ꯋꯥꯏꯠꯁꯨ ꯑꯗꯨꯝ ꯄꯨꯕꯤꯔꯣ ꯍꯣꯏ ꯍꯣꯏ ꯑꯅꯤꯃꯛ ꯑꯗꯨꯝ ꯄꯨꯕꯤꯔꯣ ꯍꯣꯏ ꯍꯣꯏ ꯌꯥꯏ ꯑꯥ ꯍꯣꯏ ꯍꯣꯏ ꯇꯧꯕꯤꯔꯣ ꯑꯗꯨꯝ ꯍꯣꯏ ꯍꯣꯏ ꯍꯣꯏ ꯑꯩ ꯑꯗꯨꯝ ꯇꯧꯖꯔꯛꯂꯒꯦ